ꯍꯜꯂꯣ ꯑꯣ ꯃꯥꯅꯦ ꯃꯥꯅꯦ ꯃꯥꯅꯦ ꯑꯣ ꯀꯗꯥꯏꯋꯥꯏ ꯆꯠꯄꯒꯤꯅꯣ ꯑꯣ ꯃꯣꯏꯔꯥꯡ ꯑꯗꯨꯗꯤ ꯔꯤꯖꯥꯞ ꯇꯥꯔꯅꯤꯅꯦꯀꯣ ꯃꯣꯏꯔꯥꯡꯐꯥꯎ ꯃꯣꯏꯔꯥꯡ ꯆꯠꯄꯒꯤꯗꯤ ꯂꯨꯄꯥ ꯂꯤꯁꯤꯡ ꯑꯃꯒ ꯆꯅꯤꯗꯤ ꯂꯥꯛꯑꯅꯤ ꯍꯣꯏ ꯑꯗꯨ ꯉꯥꯏꯕꯕꯨꯗꯤ ꯌꯥꯏꯌꯦꯕꯀꯣ ꯑꯗꯨꯗꯤ ꯉꯥꯏꯕꯕꯨꯗꯤ ꯌꯥꯏꯌꯦ ꯑꯗꯣ ꯇꯧꯕꯇꯕꯨ ꯉꯥꯏꯕꯗꯨꯒꯤ ꯃꯈꯥ ꯄꯣꯟꯅ ꯑꯃꯨꯛ ꯄꯩꯁꯥꯗꯨ ꯂꯥꯛꯑꯅꯦꯕ ꯑꯩꯅ ꯍꯧꯖꯤꯛ ꯍꯥꯏꯖꯈꯤꯕꯗꯨꯅ ꯑꯥꯗ ꯁꯤꯗꯒꯤ ꯆꯠꯂꯒ ꯃꯣꯏꯔꯥꯡ ꯊꯥꯗꯔꯝꯃꯒ ꯑꯩ ꯐꯠ ꯂꯥꯎ ꯂꯥꯛꯈꯤꯕ ꯑꯗꯨ ꯑꯗꯨꯒꯨꯝꯕ ꯃꯈꯜꯒꯤ ꯚꯔꯥꯅꯦ ꯑꯩꯁꯦ ꯍꯧꯖꯤꯛ ꯍꯥꯏꯖꯩꯗꯨꯅ ꯑꯗꯣ ꯎꯝ ꯑꯣ ꯄꯨꯡ ꯇꯔꯥꯃꯥꯊꯣꯏ ꯑꯗꯨꯋꯥꯏ ꯆꯠꯂꯒ ꯃꯉꯥꯃꯨꯛ ꯑꯗꯨꯋꯥꯏꯗ ꯑꯗꯨꯗꯤ ꯂꯤꯁꯤꯡ ꯑꯅꯤꯗꯤ ꯑꯗꯨꯝ ꯂꯧꯒꯦ ꯍꯥꯏꯔꯛꯑꯅꯤꯕꯣ ꯍꯥꯏꯗꯤ ꯑꯇꯣꯞꯄꯗ ꯍꯪꯉꯁꯨ ꯍꯦꯟꯅ ꯍꯥꯏꯔꯛꯀꯅꯤ ꯍꯥꯏꯕꯩꯗꯤ ꯈꯪꯅ ꯆꯥꯅꯔꯨꯕꯒꯤ ꯁꯨꯝ ꯂꯨꯄꯥ ꯂꯤꯁꯤꯡ ꯑꯅꯤꯁꯤꯗꯤ ꯄꯤꯛꯑꯕꯅꯤ ꯕꯤꯁꯦꯝꯄꯨꯔꯗ ꯍꯥꯏꯔꯤꯕ ꯇꯥꯏꯃꯤꯡꯗꯨꯗꯔ ꯊꯥꯗꯔꯝꯕꯈꯛꯇꯒꯤ ꯋꯥꯔꯤꯔ ꯑꯥ ꯊꯥꯗꯔꯝꯕ ꯕꯤꯁꯦꯝꯄꯨꯔꯐꯥꯎꯇ ꯑꯣꯏꯔꯗꯤ ꯂꯨꯄꯥ ꯂꯤꯁꯤꯡ ꯑꯃꯗ ꯑꯗꯨꯝ ꯌꯥꯅꯤꯗ ꯎꯝ ꯑꯗꯨꯗꯤ ꯆꯞ ꯃꯥꯟꯅꯅ ꯂꯥꯛꯑꯅꯤ ꯂꯤꯁꯤꯡ ꯑꯅꯤ ꯇꯥꯔꯅꯤ ꯑꯗꯨꯗꯤ ꯃꯔꯝꯗꯤ ꯊꯥꯗꯔꯝꯃ ꯑꯃꯨꯛ ꯍꯥꯏꯒꯠꯈꯤꯗꯣꯏꯅꯤꯗꯅ ꯂꯝꯕꯤ ꯂꯥꯛꯄꯗꯨꯗꯤ ꯆꯞ ꯃꯥꯟꯅꯩꯗꯅ ꯑꯩꯉꯣꯟꯗꯗꯤ ꯍꯣꯔꯦꯟ ꯑꯩ ꯁꯤꯗꯒꯤ ꯊꯧꯗꯔꯅꯤ ꯅꯣꯏ ꯕꯤꯁꯦꯝꯄꯨꯔ ꯊꯥꯗꯔꯝꯃꯅꯤ ꯕꯤꯁꯦꯝꯄꯨꯔꯗꯒꯤ ꯑꯩ ꯑꯃꯨꯛ ꯍꯥꯏꯒꯠꯂꯛꯑꯅꯤ ꯅꯪ ꯍꯣꯔꯦꯟ ꯇꯥꯏꯃꯤꯡꯗꯣ ꯅꯪꯅꯕ ꯑꯩ ꯑꯃꯨꯛ ꯍꯥꯏꯗꯔꯛꯑꯣ ꯍꯥꯏꯔꯤꯕ ꯅꯠꯇ꯭ꯔꯣ ꯅꯪ ꯍꯧꯖꯤꯛ ꯍꯥꯏꯔꯤꯗꯣ ꯑꯗꯨ ꯑꯣꯏꯗꯤ ꯑꯗꯨꯝ ꯍꯥꯟꯅꯩ ꯐꯤꯕꯝꯗꯣ ꯑꯗꯨꯝ ꯆꯞ ꯆꯥ ꯇꯥꯅꯤꯌꯦ ꯂꯨꯄꯥ ꯂꯤꯁꯤꯡ ꯑꯅꯤꯗꯤ ꯑꯗꯨꯝ ꯂꯥꯛꯑꯅꯤ ꯇꯥꯕ ꯑꯗꯨ ꯑꯗꯨꯒꯤꯗꯤ ꯑꯗꯨꯝ ꯈꯔꯈꯔ ꯇꯥꯅꯔꯁꯨ ꯑꯗꯨꯝ ꯌꯥꯕ ꯄꯣꯠꯅꯤꯗ ꯃꯔꯝꯗꯤ ꯍꯧꯖꯤꯛꯀꯥꯟꯁꯦ ꯑꯩꯈꯣꯏꯁꯨ ꯚꯔꯥ ꯅꯨꯡꯂꯥꯁꯨ ꯌꯥꯝ ꯋꯥꯔꯦ ꯇꯧꯕꯇꯕꯨ ꯃꯇꯝ ꯃꯥꯡꯕꯗꯨꯗꯤ ꯑꯗꯨꯝ ꯆꯞ ꯃꯥꯟꯅꯩꯗꯅ ꯇꯥꯕꯗꯨꯕꯗꯤ ꯈꯔ ꯆꯠꯊꯣꯛ ꯆꯠꯁꯤꯟ ꯇꯧꯅꯩꯅꯤꯅ ꯈꯔꯗꯤ ꯑꯗꯨꯝ ꯌꯦꯡꯅꯕꯁꯤꯗꯤ ꯑꯗꯨꯝ ꯍꯧꯅꯁꯥꯅꯤ ꯀꯩꯅꯣ ꯍꯣꯏ ꯍꯣꯏ ꯍꯣꯏ ꯔꯤꯖꯥꯞꯇꯤ ꯑꯩꯈꯣꯏꯗꯤ ꯆꯠꯆꯔꯒꯦ ꯉꯥꯛꯇꯅꯤ ꯀꯩꯅꯣ ꯂꯥꯛꯇꯕꯩ ꯋꯥꯗ ꯉꯥꯏꯔꯕꯅꯦ ꯂꯥꯛꯄꯨ ꯂꯥꯛꯑꯗꯤ ꯆꯠꯂꯒꯦ ꯉꯥꯛꯇꯅꯦ ꯑꯗꯨꯒꯤꯗꯃꯛꯇꯅꯦ ꯑꯩꯈꯣꯏꯅ ꯒꯥꯔꯤ ꯄꯥꯏꯔ ꯊꯣꯛꯂꯛꯏꯁꯦ ꯅꯠꯇ꯭ꯔꯗꯤ ꯀꯩꯗꯧꯔꯨꯅꯤ

ꯑꯥ ꯑꯣ ꯖꯒꯥꯗꯤ ꯀꯗꯥꯏꯋꯥꯏꯗ ꯑꯥ ꯑꯣ ꯑꯗꯨꯒ ꯍꯧꯖꯤꯛ ꯑꯥꯈꯣꯏꯅ ꯑꯩꯅ ꯂꯧꯈꯠꯇꯣꯏꯁꯤꯅ ꯀꯗꯥꯏꯋꯥꯏꯗꯒꯤ ꯑꯥ ꯑꯣ ꯑꯣ ꯇꯣꯞꯇꯒꯤꯁꯤꯅ ꯃꯣꯏꯔꯥꯡ ꯇꯥꯟꯅ ꯂꯨꯍꯣꯡꯕ ꯆꯠꯀꯗꯕꯅꯦꯕ ꯑꯣ ꯑꯗꯨꯗꯤ ꯉꯁꯥꯏ ꯄꯨꯡ ꯇꯔꯃꯥꯊꯣꯏ ꯍꯥꯏꯕ ꯅꯠꯇ꯭ꯔꯣ ꯎꯝ ꯂꯨꯨꯍꯣꯡꯕꯁꯤ ꯅꯨꯄꯤ ꯃꯌꯨꯝꯂꯣ ꯅꯨꯄꯥ ꯃꯌꯨꯝꯂꯣ ꯑꯣ ꯍꯣꯏ ꯅꯨꯄꯥ ꯃꯌꯨꯝ ꯑꯣꯏꯔꯒꯕꯨꯗꯤ ꯌꯥꯕ ꯅꯨꯄꯤ ꯃꯌꯨꯝ ꯑꯣꯏꯔꯒꯗꯤ ꯉꯟꯃꯜꯂꯦ ꯍꯥꯏꯒꯦ ꯇꯧꯕꯅꯤꯗꯥ ꯑ ꯑꯣ ꯅꯨꯄꯥ ꯍꯥ ꯑꯣ ꯑꯩꯅ ꯆꯦꯜꯂꯤꯁꯦ ꯀꯩꯅꯣꯅꯤ ꯑꯁꯣꯝꯒꯤ ꯅꯍꯥꯔꯨꯞꯇꯒꯤ ꯅꯍꯥꯔꯨꯞ ꯇꯨ ꯕꯖꯥꯔꯒꯇꯣ ꯑꯩꯈꯣꯏ ꯁꯣꯝꯒꯤ ꯇꯣꯞ ꯃꯥꯏꯀꯩ ꯉꯥꯛꯇꯅꯤꯗ ꯏꯝꯐꯥꯜ ꯏꯁꯀꯤ ꯉꯥꯛꯇꯅꯤ ꯑꯗꯨ ꯃꯥꯏꯀꯩꯁꯨ ꯑꯗꯨꯝ ꯄꯨꯜꯂꯕꯅꯤꯅ ꯑꯗꯨꯝ ꯌꯥꯏꯗ ꯂꯧꯊꯣꯛ ꯂꯧꯁꯤꯟ ꯆꯠꯊꯣꯛ ꯆꯠꯁꯤꯟꯗꯁꯨ ꯈꯣꯡꯕꯨꯔꯣꯏꯁꯨ ꯑꯗꯨꯝ ꯑꯣꯏꯕꯗꯁꯨ ꯅꯨꯡꯉꯥꯏꯔꯅꯤ ꯑꯗꯨ ꯑꯣꯏꯔꯗꯤ ꯂꯝꯃꯤꯠ ꯇꯨꯃꯤꯠ ꯈꯪꯗꯕꯁꯨ ꯑꯣꯏꯔꯔꯣꯏꯗꯅ ꯑ ꯑꯗꯨ ꯍꯥꯏꯕꯒꯤꯗꯤ ꯆꯞ ꯆꯥꯅ ꯅꯣꯏ ꯃꯤ ꯃꯁꯤꯡꯗꯤ ꯀꯌꯥꯝ ꯆꯠꯀꯅꯤ ꯑꯣ ꯃꯤ ꯃꯔꯤ ꯑꯗꯨꯏꯗꯤ ꯆꯞ ꯆꯥꯔꯦ ꯃꯤꯗꯣ ꯌꯥꯝꯃꯒꯗꯤ ꯑꯃꯨꯛ ꯒꯥꯔꯤ ꯇꯣꯡꯐꯝ ꯍꯥꯏꯕ ꯑꯝ ꯂꯝꯁꯥꯡ ꯆꯠꯄꯅꯤꯅꯅꯦ ꯈꯔ ꯌꯥꯡꯅ ꯆꯠꯄꯗꯨꯅ ꯀꯣꯝꯅ ꯆꯠꯄꯗꯨꯅ ꯐꯩꯗꯅ ꯇꯣꯡꯐꯝ ꯆꯥꯐꯝ ꯅꯨꯄꯤ ꯉꯥꯛꯇ ꯆꯠꯀꯗꯣꯏꯅꯤꯅ ꯅꯨꯄꯥꯗꯤ ꯌꯥꯎꯗꯕ꯭ꯔ ꯑꯣ ꯅꯨꯄꯥ ꯑꯃꯒ ꯅꯨꯄꯤ ꯑꯍꯨꯝ ꯇꯥꯔꯦꯅꯦ ꯑꯣ ꯑꯗꯨꯑꯣꯏꯗꯤ ꯆꯄ ꯆꯥꯔꯦ ꯃꯤ ꯃꯁꯤꯡꯗꯨꯒ ꯍꯥꯏꯔꯨꯔꯗꯤ ꯍꯥꯏꯗꯤ ꯒꯥꯔꯤ ꯂꯝꯁꯥꯡ ꯆꯠꯄꯁꯤ ꯃꯤ ꯀꯔꯛꯀꯔꯛ ꯆꯤꯜꯂ ꯆꯠꯄꯁꯨ ꯍꯦꯛ ꯅꯨꯡꯉꯥꯏꯇꯦ

ꯑꯣ ꯑꯗꯨꯗꯤ ꯑ ꯀꯝꯗꯧꯕ ꯍꯣꯏ ꯑꯣ ꯇꯣꯞ ꯀꯗꯥꯏꯋꯥꯏꯒꯤꯅꯣ ꯑꯣ ꯌꯥꯏ ꯌꯥꯏ ꯁꯤ ꯋꯥꯔꯤ ꯁꯥꯅꯕ ꯑꯗꯨꯝ ꯍꯦꯛ ꯂꯣꯏꯕꯒ ꯑꯗꯨꯝ ꯊꯥꯕꯤꯔꯛꯑꯣ ꯌꯥꯔꯦ ꯑꯗꯨ ꯆꯧꯔꯥꯛꯄ ꯇꯣꯞ ꯃꯌꯥꯏ ꯂꯩꯀꯥꯏꯁꯤꯕꯨꯗꯤ ꯑꯩꯁꯨ ꯈꯪꯉꯦꯕꯀꯣ ꯋꯥꯡꯕꯗꯤ ꯅꯠꯇꯦꯕ ꯁꯣꯝ ꯋꯥꯡꯃꯩꯅꯦꯕ ꯑꯥ ꯑꯥ ꯑꯥ ꯑꯥ ꯑꯥ ꯍꯣꯏ ꯍꯣꯏ ꯍꯣꯏ ꯍꯣꯏ ꯑꯣ ꯑꯩꯈꯣꯏꯗꯩ ꯑꯋꯥꯡꯗꯩ ꯍꯥꯏꯒꯠꯄ ꯑ ꯑ ꯍꯣꯏ ꯑꯗꯨꯗꯤ ꯑꯩꯒꯤꯁꯨ ꯑꯩꯒꯤꯁꯨ ꯈꯪꯅꯕ ꯑꯉꯥꯡꯁꯤꯡ ꯂꯩ ꯀꯩꯅꯣ ꯅꯣꯏ ꯑꯊꯣꯛꯄꯝꯒꯤ ꯂꯩꯕꯗꯣ ꯑꯣ ꯃꯣꯏꯒ ꯁꯝꯅꯔꯦꯕ ꯑ ꯑꯦ ꯑꯗꯨꯗꯤ ꯑꯩ ꯃꯣꯏꯗ ꯉꯥꯏꯇ ꯂꯥꯛꯏ ꯀꯩꯅꯣ ꯑꯥ ꯑꯣ ꯑꯦ ꯑꯗꯨꯗꯤ ꯏꯀꯣꯝ ꯀꯣꯝꯃꯦ ꯍꯪꯅꯗ꯭ꯔꯁꯨ ꯌꯥꯔꯅꯤ ꯀꯩꯅꯣ ꯃꯣꯏ ꯒꯥꯏꯅꯦꯁꯣꯔ ꯍꯦꯛ ꯌꯧꯕꯒ ꯑꯗꯨꯝ ꯐꯣꯟ ꯇꯧꯔꯛꯑꯁꯨ ꯑꯗꯨꯝ ꯌꯥꯔꯦꯗꯅ ꯑꯣ ꯑꯗꯨꯗꯤ ꯍꯌꯦꯡ ꯑꯗꯨꯝ ꯑꯩ ꯂꯥꯛꯄꯒ ꯃꯐꯝꯗꯨꯗ ꯑꯩ ꯐꯣꯟ ꯑꯗꯨꯝ ꯇꯧꯖꯔꯛꯑꯒꯦ ꯑꯗꯨꯗꯤ ꯌꯥꯔꯤꯉꯩꯗꯤ ꯈꯤꯇꯪ ꯍꯥꯏꯁꯨ ꯍꯥꯏꯕꯅꯤ ꯈꯤꯇꯪ ꯉꯟꯅ ꯆꯠꯄꯅꯗꯤ ꯐꯩꯌꯦ ꯂꯝꯁꯥꯡꯅꯤꯅꯀꯣ ꯍꯥꯏꯗꯤ ꯒꯥꯔꯤ ꯊꯧꯕ ꯍꯥꯏꯁꯤ ꯑꯥ ꯑ ꯑꯩ ꯌꯥꯔꯤꯉꯩ ꯑꯗꯨꯒꯤ ꯃꯃꯥꯡꯗ ꯑꯩ ꯂꯥꯛꯅꯕꯗꯤ ꯍꯣꯠꯅꯒꯦ ꯑꯗꯨꯒꯤ ꯉꯟꯈꯠꯅ ꯂꯥꯛꯅꯕꯗꯤ ꯑꯩ ꯍꯣꯠꯅꯒꯦꯗꯤ ꯒꯥꯔꯤꯒꯤ ꯊꯕꯛꯁꯤꯗꯤ ꯈꯤꯇꯪ ꯉꯟ ꯆꯠꯈꯤꯕꯅ ꯐꯩ ꯍꯥꯏꯗꯤ ꯒꯥꯔꯤ ꯑꯦꯛꯁꯤꯗꯦꯟ ꯊꯣꯛꯄꯩ ꯋꯥ ꯅꯠꯇꯕ ꯇꯌꯔ ꯅꯨꯡꯂꯥꯡ ꯄꯣꯈꯥꯏꯕ ꯍꯥꯏꯕ ꯑꯃꯁꯨ ꯂꯩ ꯒꯥꯔꯤꯒꯤ ꯊꯕꯛꯅꯤꯅꯕ ꯑꯗꯨ ꯌꯥꯏ ꯅꯣꯏ ꯆꯠꯂꯤꯗꯨꯁꯨ ꯁꯣꯏꯕ ꯌꯥꯕ ꯅꯠꯇꯕꯅꯤꯅ ꯈꯔ ꯉꯟꯅ ꯆꯠꯈ꯭ꯔꯒ ꯑꯩꯈꯣꯏ ꯑꯁꯣꯏ ꯑꯉꯥꯝ ꯊꯣꯛꯑꯁꯨ ꯇꯌꯥꯔ ꯅꯨꯡꯂꯥꯡ ꯄꯣꯈꯥꯏꯔꯁꯨ ꯑꯃꯕꯨ ꯇꯧꯔꯁꯨ ꯉꯟꯅ ꯁꯦꯝꯅ ꯁꯥꯅꯕꯩ ꯇꯥꯏꯃꯤꯡ ꯑꯃꯗꯤ ꯑꯗꯨꯝ ꯐꯪꯉꯗꯤ ꯅꯣꯏꯁꯨ ꯅꯪꯅꯩꯗꯅ ꯑꯥ ꯑꯗꯨꯒꯤꯗꯤ ꯌꯥꯎꯅꯤꯗ ꯒꯥꯔꯤ ꯒꯥꯔꯤ ꯆꯠꯂꯤꯃꯤꯅ ꯏꯁꯄꯤꯌꯔ ꯌꯥꯎꯗ꯭ꯔꯗꯤ ꯑꯩꯈꯣꯏ ꯀꯃꯥꯏ ꯒꯥꯔꯤ ꯊꯧꯅꯤ ꯍꯣꯏ ꯍꯣꯏ ꯍꯣꯏ ꯑꯗꯨ ꯑꯗꯨꯒꯤꯗꯤ ꯑꯩꯈꯣꯏ ꯀꯝꯄ꯭ꯂꯤꯠꯇ ꯂꯥꯛꯀꯅꯤꯗ ꯁꯣꯏꯗꯅꯕ ꯑ ꯑ ꯑ ꯍꯣꯏ ꯍꯣꯏ ꯍꯣꯏ ꯌꯥꯔꯦ ꯌꯥꯔꯦ ꯐꯔꯦ ꯐꯔꯦ ꯐꯔꯦ ꯎꯝ ꯎꯝ